ꯍꯂꯣ ꯍꯥꯎ ꯑ ꯀꯩꯝ ꯊꯣꯏꯗꯣꯛꯄ ꯇꯧꯗꯦ ꯁꯨꯝ ꯂꯩ ꯑ ꯍꯪꯉꯨ ꯌꯥꯏꯌꯦ ꯍꯪꯉꯨ ꯍꯪꯉꯨ ꯑ ꯎꯝ ꯑꯣ ꯑꯗꯨꯒꯤꯗꯤ ꯃꯤ ꯑꯃꯒꯤ ꯁꯥꯇ꯭ꯔ ꯑꯃꯒꯤ ꯑꯗꯨꯝ ꯐꯣꯔ ꯐꯤꯞꯇꯤ ꯐꯥꯏꯕ ꯍꯟꯗ꯭ꯔꯦꯠ ꯑꯗꯨꯃꯥꯏꯅ ꯂꯥꯛꯄ ꯌꯥꯏ ꯑꯗꯣ ꯀꯩ ꯂꯥꯛꯀꯗꯧꯔꯤꯕ ꯀꯃꯤꯡ ꯁꯟꯗꯦ ꯁꯤꯁꯤꯗ ꯑꯩꯈꯣꯏ ꯆꯠꯅꯕ ꯇꯧꯕꯅꯦ ꯑꯗꯨꯒꯤ ꯅꯣꯇꯤꯁ ꯕꯣꯔꯠꯇꯁꯨ ꯊꯦꯠꯈ꯭ꯔꯝꯅꯦꯕꯀꯣ ꯑꯗꯨꯃꯥꯏꯅ ꯂꯥꯛꯀꯗꯧꯔꯤꯕ ꯀꯃꯤꯡ ꯁꯟꯗꯦꯁꯤꯗ ꯃꯐꯝꯅ ꯑꯗꯨꯝ ꯆꯨꯔꯆꯥꯟꯄꯨꯔꯒꯤ ꯆꯤꯟꯗ꯭ꯔꯦꯟ ꯄꯥꯛꯇ ꯁꯨꯃꯥꯏꯅ ꯂꯦꯞꯅꯔꯦ ꯑꯗꯣ ꯑꯗꯨꯃꯥꯏ ꯇꯧꯔꯁꯤ ꯑꯗꯨꯝ ꯄꯨꯅꯔꯛꯑꯁꯨ ꯌꯥꯏꯔꯦ ꯑꯗꯨ ꯄꯨꯔꯛꯑꯣꯏꯒꯦ ꯍꯥꯏꯔꯒꯅ ꯑꯗꯨꯝ ꯑꯥꯗ ꯀꯩꯅꯣ ꯈꯔ ꯑꯗꯨꯝ ꯕꯖꯥꯔꯗ ꯀꯩꯗ ꯆꯪꯉꯒ ꯍꯣꯇꯦꯜ ꯑꯃꯗ ꯀꯩꯅꯣ ꯇꯧꯔꯁꯨ ꯌꯥꯏꯗ ꯕꯁꯇ ꯑꯣꯏꯔꯅꯤ ꯕꯁꯇ ꯑꯣꯏꯔꯅꯤ ꯍꯥꯏꯗꯤ ꯁꯥꯇ꯭ꯔꯒ ꯑꯣꯖꯥꯒꯤꯒ ꯃꯤ ꯀꯌꯥꯝ ꯌꯥꯝꯒꯦ ꯍꯥꯏꯕꯗꯣ ꯌꯦꯡꯊꯣꯛꯑꯒ ꯑꯗꯨꯝ ꯆꯥꯎꯔꯥꯛꯄ ꯃꯤ ꯀꯌꯥꯅꯣ ꯑꯗꯨꯒ ꯕꯁꯇꯅ ꯃꯤ ꯀꯌꯥ ꯆꯟꯒꯦꯗꯣ ꯌꯦꯡꯉꯒ ꯑꯗꯨꯝ ꯕꯁ ꯑꯅꯤ ꯑꯍꯨꯝꯗꯤ ꯑꯗꯨꯝ ꯑꯣꯏꯔꯅꯤ ꯑ ꯑ ꯍꯣꯏ ꯍꯣꯏ ꯑꯗꯨꯅꯤ ꯑꯗꯨꯝ ꯐꯖꯅ ꯆꯠꯂꯒ ꯈꯣꯠꯂꯒ ꯀꯩꯗꯧꯔꯁꯦ ꯑꯗꯣ

ꯑ ꯍꯣꯏ ꯍꯣꯏ ꯊꯦꯠꯂꯕꯅꯦ ꯍꯌꯦꯡ ꯑꯗꯨꯝ ꯌꯦꯡꯒꯦꯁꯨ ꯌꯥꯔꯦ ꯑꯗꯨ ꯃꯈꯣꯏ ꯐꯣꯇꯣ ꯀꯥꯞꯄ ꯃꯤ ꯅꯃꯥꯟꯅꯕ ꯀꯩꯀꯩ ꯌꯥꯎꯅꯔꯝꯒꯅꯤ ꯑꯗꯨꯅ ꯃꯈꯣꯏꯗ ꯑꯗꯨꯝ ꯍꯥꯏꯔꯒ ꯊꯥꯍꯜꯂꯛꯑꯁꯨ ꯌꯥꯔꯦ ꯑꯗꯨꯝ ꯍꯥꯏꯗ꯭ꯔꯒꯁꯨ ꯌꯥꯔꯦ ꯑꯗꯨꯝ ꯀꯃꯤꯡ ꯁꯟꯗꯦ ꯑꯗꯨꯝ ꯂꯦꯞꯀꯗꯧꯔꯕꯅꯤ ꯑꯗꯨꯝ ꯆꯤꯜꯗ꯭ꯔꯦꯟ ꯄꯥꯛ ꯆꯨꯔꯆꯥꯟꯄꯨꯔꯒꯤ ꯆꯤꯜꯗ꯭ꯔꯦꯟ ꯄꯥꯛꯇ ꯑꯗꯨꯝ ꯑꯣꯏꯔꯝꯅꯤ ꯍꯣꯏ ꯐꯔꯦ ꯐꯔꯦ ꯑꯗꯨꯗꯤ ꯀꯩꯗꯧꯔꯣ ꯎꯝ ꯊꯝꯃꯦ ꯊꯝꯃꯦ